ꯑꯥ ꯇꯥꯏꯌꯦ ꯇꯥꯏꯌꯦ ꯍꯥꯏꯕꯤꯌꯣ ꯑꯗꯣ ꯑꯗꯨꯝ ꯂꯥꯛꯏꯕ ꯁꯟꯗꯦꯁꯤꯗ ꯑꯗꯨꯝ ꯆꯠꯂꯁꯦ ꯑꯥ ꯁꯟꯗꯦꯗ ꯍꯥꯡꯉꯦ ꯁꯟꯗꯦꯗ ꯑꯣꯏꯅ ꯆꯠꯂꯁꯦ ꯀꯪꯂꯥꯗ ꯑꯣꯏꯅ ꯇꯧꯔꯁꯦ ꯅꯛꯁꯨ ꯅꯛꯄ ꯒꯥꯔꯤ ꯀꯩꯀꯥꯒꯤ ꯈꯨꯗꯣꯡꯆꯥꯕꯁꯨ ꯂꯩꯕ ꯁꯣꯝꯗꯒꯤ ꯍꯥꯏꯗꯣꯛ ꯍꯥꯏꯖꯤꯟ ꯆꯠꯊꯣꯛ ꯆꯠꯁꯤꯟ ꯇꯧꯕ ꯃꯇꯝꯗ ꯑꯗꯣ ꯇꯤꯀꯦꯠ ꯑꯦꯟꯇ꯭ꯔꯤꯁꯨ ꯈꯔ ꯍꯣꯡꯕ ꯑꯗꯒꯤ ꯃꯐꯝꯁꯨ ꯑꯗꯨꯝ ꯐꯖꯕ ꯊꯥꯏꯅꯒꯤ ꯂꯥꯏꯐꯝ ꯀꯩꯀꯥꯁꯨ ꯈꯔ ꯑꯗꯨꯝ ꯌꯦꯡꯕ ꯑꯣꯏꯅꯀꯣ ꯑꯌꯤꯡꯕ ꯅꯨꯡꯁꯤꯠꯁꯨ ꯐꯪꯕ ꯑꯗꯨꯃꯥꯏꯅ ꯇꯧꯔꯒ ꯊꯪꯂꯥꯗ ꯑꯣꯏꯅ ꯆꯠꯂꯁꯦ ꯆꯠꯄꯁꯦ ꯑꯩꯈꯣꯏ ꯏꯃꯥꯟꯅꯕ ꯑꯅꯤ ꯑꯍꯨꯝ ꯇꯧꯔꯒ ꯑꯗꯨꯝ ꯆꯠꯃꯤꯟꯅꯔꯁꯦ ꯍꯣꯏ ꯑꯥ ꯑꯇꯩ ꯑꯇꯩ ꯄꯥꯎ ꯍꯥꯏꯅꯈ꯭ꯔꯣ ꯁꯟꯗꯦ ꯅꯨꯃꯤꯠꯁꯤꯗ ꯁꯣꯏꯗꯅꯕ ꯇꯧꯔꯁꯤ

ꯍꯣꯏ ꯍꯣꯏ ꯍꯥꯏꯒ꯭ꯔꯣ ꯍꯥꯏꯒ꯭ꯔꯣ ꯑꯩ ꯌꯥꯎꯍꯟꯅꯤꯡꯕ ꯏꯃꯥꯟꯅꯕ ꯑꯃ ꯑꯅꯤ ꯂꯩꯌꯦ ꯅꯪ ꯀꯩꯅꯣ ꯇꯧꯗꯣ ꯑꯗꯣ ꯑꯩ ꯑꯗꯨꯝ ꯍꯥꯏꯒ꯭ꯔꯒꯦ ꯑꯗꯣ ꯅꯨꯃꯤꯠꯇꯨꯗ ꯊꯦꯡꯅꯕꯗ ꯑꯗꯨꯝ ꯁꯛꯈꯪꯅꯔꯁꯦ ꯑꯗꯣ ꯑꯩꯁꯨ ꯑꯇꯣꯞꯄꯗ ꯄꯥꯎ ꯍꯥꯏꯅꯕ ꯇꯧꯔꯒꯦ ꯍꯣ ꯍꯣꯏ ꯊꯝꯃꯒꯦ